ꯂꯩꯗ ꯍꯥꯏꯔꯒꯅ ꯑꯩꯅ ꯈ꯭ꯋꯥꯏꯗꯒꯤ ꯄꯥꯝꯖꯕꯁꯦ ꯔꯣꯁꯀ ꯗꯥꯂꯤꯌꯥꯒ ꯑꯁꯤ ꯌꯥꯝ ꯄꯥꯝꯖꯩ ꯑꯗꯨꯒ ꯃꯅꯥ ꯃꯁꯤꯡꯗ ꯍꯥꯏꯔꯒꯅ ꯀꯣꯕꯤꯒ ꯍꯪꯒꯥꯝꯒ ꯑꯁꯤ ꯑꯩꯅ ꯌꯥꯝ ꯄꯥꯝꯖꯕꯅꯦ ꯀꯣꯕꯤꯒ ꯍꯪꯒꯥꯝꯒꯁꯦ ꯑꯗꯨꯗꯒꯤ ꯍꯩꯗ ꯍꯥꯏꯔꯒꯅ ꯑꯩꯅ ꯈ꯭ꯋꯥꯏ ꯄꯥꯝꯕ ꯍꯣꯏ ꯑꯇꯩꯁ ꯄꯥꯝꯃꯤ ꯄꯥꯝꯕꯕꯨꯗꯤ ꯑꯗꯨ ꯑꯩꯒꯤ ꯈ꯭ꯋꯥꯏꯗꯒꯤ ꯐꯦꯚꯔꯥꯏꯠ ꯈ꯭ꯋꯥꯏꯗꯒꯤ ꯄꯥꯝꯖꯕꯗꯤ ꯆꯝꯄ꯭ꯔꯥ ꯆꯝꯄ꯭ꯔꯥ ꯃꯁꯤꯒꯤ ꯀꯥꯟꯅꯕꯅ ꯔꯣꯁꯁꯦ ꯑꯥ ꯔꯣꯁꯀ ꯗꯥꯂꯤꯌꯥꯒꯁꯦ ꯂꯥꯏꯗꯕꯨ ꯀꯠꯂꯁꯨ ꯑꯗꯨꯗꯒꯤ ꯃꯌꯥꯝꯒꯤ ꯃꯤꯠꯌꯦꯡꯗꯕꯨ ꯑꯣꯏꯔꯁꯨ ꯑꯗꯨꯗꯒꯤ ꯑꯩꯅ ꯌꯥꯍꯧꯔꯛꯄꯗ ꯂꯩꯁꯤ ꯎꯔꯁꯨ ꯉꯥꯁꯪ ꯉꯥꯡ ꯐꯖꯅ ꯃꯥꯒꯤ ꯁꯥꯠꯄꯒꯤ ꯃꯑꯣꯡꯁꯦ ꯌꯥꯝ ꯐꯖꯕ ꯗꯥꯂꯤꯌꯥꯁꯨ ꯌꯥꯝ ꯐꯖꯩꯌꯦ ꯔꯣꯁꯁꯨ ꯌꯥꯝ ꯐꯖꯩꯌꯦ ꯁꯥꯠꯄꯒꯤ ꯀꯩꯅꯣꯁꯦ ꯃꯑꯣꯡꯁꯦ ꯃꯥꯒꯤ ꯁꯥꯠꯄꯒꯤ ꯂꯩꯁꯦ ꯌꯥꯝ ꯐꯖꯩꯌꯦ ꯑꯗꯨꯒ ꯑꯩꯅ ꯃꯅꯥ ꯃꯁꯤꯡ ꯀꯣꯕꯤꯒ ꯍꯡꯒꯥꯝꯒ ꯄꯥꯝꯃꯤꯁꯤꯅ ꯑꯩꯒꯤ ꯕꯖꯥꯔꯗꯒꯤ ꯂꯩꯔꯨꯕ ꯃꯇꯝꯗ ꯃꯅꯥ ꯃꯁꯤꯡꯁꯤꯡꯁꯦ ꯍꯤꯗꯥꯛ ꯆꯥꯏꯕ ꯑꯗꯨꯗꯒꯤ ꯍꯥꯔ ꯍꯥꯞꯄ ꯀꯩꯗꯧꯕ ꯑꯗꯨꯗꯒꯤ ꯀꯦꯃꯤꯀꯦꯜ ꯃꯌꯥꯝꯁꯤ ꯆꯥꯏꯕꯅꯤꯅ ꯑꯩꯅ ꯑꯗꯨꯒꯨꯝꯕꯁꯨ ꯄꯥꯝꯗꯕ ꯑꯩ ꯌꯨꯝꯒꯤ ꯆꯥꯅꯕ ꯑꯥ ꯈꯔ ꯑꯩꯅ ꯑꯩꯒꯤ ꯍꯤꯗꯥꯛ ꯆꯥꯏꯗꯕ ꯑꯩꯒꯤ ꯏꯁꯥꯅ ꯑꯥ ꯌꯨꯝꯗ ꯑꯩꯒꯤ ꯏꯪꯈꯣꯜꯗ ꯃꯇꯦꯛ ꯑꯃꯗꯨꯗ ꯊꯥꯖꯔꯗꯤ ꯃꯁꯥꯅ ꯍꯤꯗꯥꯛ ꯀꯦꯃꯤꯀꯦꯜ ꯆꯥꯏꯗ꯭ꯔꯕꯅꯤꯅ ꯏꯁꯥꯁꯨ ꯐꯔꯦ ꯑꯗꯨꯗꯒꯤ ꯂꯩꯅꯥ ꯇꯤꯟꯅꯁꯨ ꯂꯩꯇ꯭ꯔꯦ ꯑꯗꯨꯗꯒꯤ ꯆꯝꯄ꯭ꯔꯥ ꯑꯩꯅ ꯄꯥꯝꯃꯤꯁꯤꯅ ꯆꯝꯄ꯭ꯔꯥꯁꯤꯅ ꯑꯩꯈꯣꯏꯒꯤ ꯆꯝꯄ꯭ꯔꯥꯁꯤꯅ ꯀꯥꯟꯅꯕꯁꯦ ꯌꯥꯝꯅ ꯂꯩꯌꯦ ꯆꯝꯄ꯭ꯔꯥꯁꯦ ꯏꯁꯥꯗꯁꯨ ꯀꯥꯟꯅꯩꯌꯦ ꯑꯗꯨꯒ ꯍꯩ ꯃꯌꯥꯝꯁꯤꯒꯤꯁꯨ ꯃꯅꯥ ꯍꯩꯒꯤ ꯅꯤꯡꯊꯧꯅꯦ ꯍꯥꯏ ꯌꯥꯝ ꯀꯥꯟꯅꯕ ꯃꯉꯣꯟꯗꯒꯤ ꯌꯥꯝ ꯐꯪꯉꯦ ꯑꯗꯨꯅ ꯑꯩꯗꯤ ꯑꯄꯥꯝꯕꯁꯦ ꯀꯥꯟꯅꯕꯁꯨ ꯀꯟꯅꯩꯌꯦ ꯄꯥꯝꯕꯁꯨ ꯄꯥꯝꯃꯦ ꯆꯝꯄ꯭ꯔꯥꯁꯤꯅ ꯑꯩ ꯈ꯭ꯋꯥꯏꯗꯒꯤ ꯑꯄꯥꯝꯕꯅꯤ